ꯒꯕꯔꯃꯦꯟꯗꯗꯤ ꯄꯩꯁꯥ ꯌꯥꯝꯅ ꯇꯤꯡꯗꯦ ꯒꯃꯦꯟꯒꯤ ꯐꯦꯁꯤꯂꯤꯇꯤ ꯃꯌꯥꯝ ꯐꯪꯏ ꯑꯗꯨ ꯇꯧꯕꯇꯕꯨ ꯗꯣꯛꯇꯔꯅ ꯍꯦꯜꯞ ꯇꯧꯕ ꯅꯔꯁꯅ ꯅꯧꯅ ꯃꯇꯦꯡ ꯄꯥꯡꯕ ꯈꯣꯠꯄꯗꯤ ꯋꯥꯠꯂꯤ ꯕꯠ ꯑꯗꯨꯕꯨ ꯄ꯭ꯔꯥꯏ ꯄ꯭ꯔꯥꯏꯕꯦꯠ ꯍꯣꯁꯄꯤꯇꯥꯟꯗꯗꯤ ꯄꯩꯁꯥ ꯌꯥꯝꯅ ꯇꯤꯡꯏ ꯇꯧꯕꯗꯕꯨ ꯗꯣꯛꯇꯔꯅ ꯃꯇꯦꯡ ꯄꯥꯡꯏ ꯄꯦꯁꯦꯟꯁꯤꯡꯒꯤ ꯌꯥꯝ ꯃꯇꯦꯡ ꯀꯦꯌꯔ ꯑꯃꯕꯨ ꯂꯧꯕꯤ